ꯑꯩꯅ ꯉꯥ ꯐꯥꯕ ꯆꯠꯄ ꯃꯇꯝꯗ ꯌꯨꯝꯗꯒꯤ ꯆꯠꯄ ꯃꯇꯝꯗ ꯑꯩꯅ ꯑꯩꯅ ꯆꯠꯄꯗꯗꯤ ꯑꯩꯅ ꯑꯩꯒꯤ ꯉꯥ ꯐꯥꯅꯕ ꯈꯨꯠꯂꯥꯏ ꯍꯥꯏꯔꯒꯗꯤ ꯑꯩ ꯏꯜ ꯑꯃ ꯄꯨꯖꯩ ꯍꯪꯒꯦꯟ ꯄꯧꯔꯥ ꯇꯧꯔꯒ ꯉꯥꯗꯣ ꯍꯥꯞꯅꯕ ꯇꯣꯡꯒꯣꯜ ꯑꯃ ꯄꯨꯏ ꯑꯗꯨ ꯇꯣꯏꯅꯗꯤ ꯆꯠꯇꯦ ꯉꯥ ꯐꯥꯕꯁꯤ ꯑꯩꯅ ꯌꯥꯝ ꯄꯥꯝꯖꯕ ꯑꯣꯏꯕꯅꯤꯅ ꯇꯣꯔꯦꯜꯗꯒꯨꯝꯕ ꯄꯥꯠꯇꯒꯨꯝꯕ ꯅꯣꯡꯖꯨ ꯄꯟꯊꯥ ꯂꯥꯛꯄ ꯃꯇꯝꯗ ꯅꯣꯡꯁꯤꯡ ꯇꯥꯔꯛ ꯃꯇꯝꯗ ꯂꯩꯀꯥꯏꯒꯤ ꯑꯗꯒꯤ ꯀꯩꯅꯣꯗ ꯑꯩꯈꯣꯏꯒꯤ ꯂꯧꯕꯨꯛ ꯀꯨꯝꯕ ꯑꯗꯒꯤ ꯀꯔꯤ ꯍꯥꯏ ꯇꯥꯔꯦ ꯏꯔꯤꯜ ꯄꯔꯦꯡ ꯈꯣꯡꯕꯥꯜ ꯑꯩꯈꯣꯏꯒꯤ ꯀꯣꯝꯒꯨꯝꯕ ꯍꯥꯏ ꯇꯥꯔꯦ ꯈꯔ ꯆꯥꯎꯕꯒꯨꯝꯕ ꯁꯨꯝꯕ ꯑꯗꯒꯤ ꯄꯥꯠꯇꯒꯤ ꯃꯤ ꯀꯩꯅꯣ ꯇꯧꯕ ꯄꯥꯊꯣꯛꯄꯒꯨꯝꯕꯗ ꯃꯤꯅ ꯆꯤꯡꯅꯕ ꯂꯝꯕꯤ ꯏꯁꯤꯡ ꯊꯨꯝꯃ ꯀꯥꯟꯗ ꯇꯧꯕ ꯁꯨꯒꯨꯁꯤꯗ ꯅꯠꯇꯅ ꯑꯇꯣꯞꯄ ꯃꯇꯝꯗꯗꯤ ꯑꯩꯈꯣꯏ ꯉꯥ ꯐꯥꯕꯗꯤ ꯆꯠꯆꯗꯦ ꯉꯥ ꯐꯥꯕ ꯑꯗꯨꯛꯀꯤ ꯃꯇꯤꯛ ꯍꯩꯔꯨꯕꯁꯨ ꯅꯠꯇꯕꯅꯤꯅ ꯏꯁꯥꯅ ꯄꯥꯝꯖꯔꯨꯕ ꯑꯩꯅ ꯄꯥꯝꯖꯕ ꯍꯣꯕꯤ ꯑꯣꯏꯕꯒꯤ ꯑꯩꯅ ꯁꯨꯝ ꯆꯠꯆꯕꯅꯤ ꯊꯣꯏꯗꯣꯛ ꯍꯦꯟꯗꯣꯛꯅ ꯐꯥꯕꯗꯤ ꯅꯠꯇꯦ ꯐꯥꯅꯤꯡꯕꯒꯤ ꯆꯠꯄ ꯋꯥꯅꯤ ꯃꯔꯛ ꯃꯔꯛꯇ ꯁꯤꯒꯨꯝꯕ ꯃꯇꯝ ꯅꯠꯇꯅ ꯑꯇꯣꯞꯄ ꯃꯇꯝꯗꯗꯤ ꯑꯩ ꯆꯠꯆꯗꯦ ꯉꯥ ꯐꯥꯕ ꯍꯥꯏꯕꯁꯤꯗꯕꯨ ꯑꯩꯈꯣꯏꯒꯤ ꯃꯤ ꯀꯅꯥꯒꯨꯝꯕ ꯈꯔꯗꯤ ꯑꯗꯨꯝ ꯉꯥꯒꯤ ꯄꯥꯠꯀꯨꯝꯕꯗ ꯃꯦꯂꯥ ꯇꯧꯕꯗ ꯆꯠꯅꯩ ꯑꯗꯨꯒꯨꯝꯕ ꯃꯐꯝꯗꯤ ꯑꯩꯈꯣꯏꯗꯤ ꯌꯥꯎꯔꯨꯕꯗꯤ ꯉꯝꯗꯕꯅꯤꯅ ꯏꯟ ꯑꯆꯧꯕꯁꯨ ꯁꯣꯟꯕꯁꯨ ꯍꯩꯖꯗꯦ ꯃꯆꯥꯒꯨꯝꯕ ꯈꯇꯪꯗ ꯈꯤꯇꯪ ꯈꯤꯇꯪ ꯁꯨꯝ ꯉꯥ ꯃꯆꯥ ꯑꯃꯅꯤ ꯁꯨꯝ ꯉꯁꯥꯡꯒꯨꯝꯕ ꯎꯀꯥꯕꯤ ꯃꯆꯥꯒꯨꯝꯕ ꯁꯨꯒꯨꯝꯕ ꯈꯔ ꯐꯥꯕ ꯅꯠꯇꯅ ꯍꯦꯟꯅ ꯊꯣꯏꯗꯣꯛ ꯍꯦꯟꯗꯣꯛꯅꯗꯤ ꯑꯩꯈꯣꯏ ꯆꯠꯆꯗꯤ ꯆꯠꯆꯗꯦ ꯃꯤꯒꯤ ꯐꯥꯔꯝꯒꯨꯝꯕ ꯁꯤꯠꯂ ꯀꯥꯟꯗ ꯑꯗꯨꯒꯨꯝꯕꯗ ꯈꯔ ꯐꯥꯕ ꯅꯠꯇꯅꯗꯤ ꯍꯦꯟꯅ ꯑꯩꯈꯣꯏ ꯐꯕꯗꯤ ꯆꯠꯆꯗꯦ ꯅꯣꯡ ꯇꯥꯔꯒꯕꯨꯗꯤ ꯑꯩꯈꯣꯏ ꯂꯩꯀꯥꯏꯒꯤ ꯏꯆꯦ ꯏꯅꯝꯃ ꯁꯤꯡꯒ ꯇꯧꯔꯒ ꯑꯦ ꯉꯥ ꯆꯔ ꯑꯃ ꯐꯥꯔꯨꯁꯤ ꯈꯣꯠꯂꯨꯁꯤ ꯍꯥꯏꯔꯒ ꯑꯩꯈꯣꯏ ꯆꯠꯄ ꯅꯠꯇꯅ ꯑꯗꯨꯗꯒꯤ ꯍꯦꯟꯅꯗꯤ ꯑꯩꯈꯣꯏ ꯆꯠꯆꯗꯦ